ꯑꯩꯒꯤ ꯃꯣꯕꯥꯏꯜ ꯔꯤꯆꯥꯔꯖ ꯍꯥꯞꯄꯁꯦ ꯑꯩꯈꯣꯏꯒꯤ ꯅꯨꯃꯤꯠ ꯉꯁꯥꯏ ꯄꯨꯡ ꯇꯔꯨꯛꯇ ꯍꯥꯞꯄꯕꯅꯦ ꯑꯩꯅ ꯍꯥꯞꯄꯁꯦ ꯊꯥ ꯑꯍꯨꯝꯒꯤ ꯅꯥꯏꯟ ꯍꯦꯟꯗ꯭ꯔꯦꯗꯀꯤ ꯍꯥꯞꯄꯅꯦ ꯑꯗꯨꯗ ꯑꯩꯅ ꯐꯪꯒꯗꯧꯕꯁꯤ ꯄꯔ ꯗꯦꯗ ꯑꯩꯅ ꯇꯨ ꯖꯤ ꯕꯤ ꯐꯪꯒꯅꯤ ꯑꯃꯁꯨꯡ ꯀꯣꯜꯅ ꯂꯤꯃꯤꯇꯦꯗ ꯑꯣꯏꯒꯅꯤ ꯑꯃꯁꯨꯡ ꯑꯩꯅ ꯐꯥꯏꯚ ꯖꯤꯕꯨ ꯐꯥꯏꯚ ꯖꯤ ꯑꯣꯏꯔꯗꯤ ꯑꯩ ꯑꯟꯂꯤꯃꯤꯇꯦꯗ ꯅꯦꯠ ꯄꯦꯛꯁꯨ ꯐꯪꯒꯅꯤ ꯑꯗꯣ ꯑꯩꯅ ꯍꯥꯞꯄꯗꯤ ꯄꯨꯡ ꯑꯌꯨꯛꯀꯤ ꯄꯨꯡ ꯇꯔꯨꯛꯇ ꯍꯥꯞꯈ꯭ꯔꯕꯅꯤ ꯑꯗꯨ ꯑꯩꯒꯤ ꯅꯦꯠꯁꯤ ꯌꯥꯝ ꯕꯦꯂꯦꯟꯁꯁꯤ ꯆꯪꯗꯦ ꯉꯁꯥꯏ ꯄꯨꯡ ꯑꯍꯨꯝꯗ ꯆꯪꯕꯗ ꯉꯥꯏꯔꯤ ꯑꯗꯨ ꯑꯩꯁꯨ ꯅꯨꯡꯉꯥꯏꯇꯕ ꯐꯣꯡꯗꯣꯛꯄ ꯑꯣꯏꯅ ꯍꯥꯏꯔꯤꯕꯅꯤ ꯍꯥꯏꯕꯗꯤ ꯑꯩꯅ ꯄꯩꯁꯥ ꯑꯩꯅ ꯕꯦꯂꯦꯟꯁ ꯍꯥꯞꯂꯤꯕꯁꯤ ꯊꯥ ꯑꯃ ꯑꯅꯤꯒꯤ ꯅꯠꯇꯕꯅꯤꯅ ꯊꯥ ꯑꯍꯨꯝꯒꯤ ꯂꯨꯄꯥ ꯅꯥꯏꯟ ꯍꯟꯗ꯭ꯔꯦꯗꯀꯤ ꯍꯥꯞꯄꯅꯤꯅ ꯑꯩꯈꯣꯏꯁꯨ ꯋꯥꯈꯜ ꯋꯥꯕ ꯅꯨꯡꯉꯥꯏꯇꯕ ꯂꯩꯕꯅꯤꯅ ꯑꯩꯒꯤ ꯐꯣꯟ ꯅꯝꯕꯔꯁꯤꯅ ꯅꯣꯏꯅ ꯈꯪꯅꯤꯡꯂꯗꯤ ꯑꯩꯒꯤ ꯐꯣꯟ ꯅꯝꯕꯦꯔꯁꯤꯅ ꯑꯩꯠ ꯋꯥꯟ ꯊ꯭ꯔꯤ ꯋꯥꯟ ꯅꯥꯏꯟ ꯖꯤꯔꯣ ꯋꯥꯟ ꯇꯨ ꯐꯥꯏꯚ ꯑꯩꯠꯅꯤ ꯁꯤꯗ ꯌꯦꯡꯂꯗꯤ ꯂꯣꯏꯅ ꯈꯪꯕꯤꯒꯅꯤ ꯑꯩꯒꯤ ꯐꯣꯟ ꯅꯝꯕꯔꯁꯤ ꯑꯗꯨ ꯑꯩꯅ ꯕꯦꯂꯦꯟꯁ ꯍꯥꯞꯂꯤꯕꯁꯤ ꯊꯥ ꯑꯍꯨꯝꯒꯤꯅꯤꯅ ꯑꯌꯥꯝꯕ ꯄꯩꯁꯥꯅꯤꯅ ꯑꯩꯈꯣꯏꯁꯨ ꯋꯥꯈꯜ ꯅꯨꯡꯉꯥꯏꯇꯕ ꯍꯥꯏꯕꯗꯤ ꯑꯩꯈꯣꯏꯒꯤ ꯄꯦꯟꯗꯕ ꯍꯥꯏꯕ ꯑꯃꯗꯨ ꯂꯩꯔꯤ ꯑꯗꯨꯅ ꯅꯣꯏ ꯀꯁꯇꯃꯔ ꯀꯦꯌꯔ ꯈꯣꯏꯒꯤ ꯑꯩꯈꯣꯏꯅ ꯔꯤꯆꯥꯔꯖ ꯍꯥꯞꯄꯤꯁꯦ ꯅꯣꯏꯅꯁꯨ ꯈꯔ ꯈꯤꯇꯪ ꯌꯦꯡꯕꯤꯌꯨ ꯍꯥꯏꯕꯗꯤ ꯁꯨꯃꯥꯏꯅ ꯆꯪꯗ꯭ꯔꯤꯀꯥꯟꯗꯗꯤ ꯑꯩꯈꯣꯏꯁꯨ ꯄꯩꯁꯥꯗꯤ ꯀꯛꯈ꯭ꯔꯕꯅꯤꯅ ꯑꯩꯈꯣꯏꯒꯤ ꯑꯦꯛꯀꯥꯎꯟꯗꯒꯤ ꯄꯩꯁꯥꯗꯤ ꯀꯛꯂꯒ ꯆꯠꯈ꯭ꯔꯕꯅꯤꯅ ꯑꯩꯈꯣꯏꯁꯨ ꯆꯪꯗ꯭ꯔꯗꯤ ꯋꯥꯈꯜ ꯅꯨꯡꯉꯥꯏꯇꯕ ꯍꯥꯏꯕꯗꯤ ꯅꯝꯕꯔꯁꯤ ꯁꯣꯏꯕ꯭ꯔꯥ ꯅꯠꯇꯔꯒ ꯀꯔꯤꯅ ꯁꯣꯏꯕ꯭ꯔꯥ ꯍꯥꯏꯕꯗꯨ ꯑꯩꯈꯣꯏꯁꯨ ꯄꯦꯟꯗꯕ ꯑꯃ ꯂꯩꯌꯦ ꯑꯗꯨꯅꯤꯅ ꯁꯤ ꯑꯩꯈꯣꯏ ꯀꯁꯇꯃꯦꯔ ꯀꯦꯌꯔꯁꯤ ꯐꯣꯟ ꯀꯩꯅꯣꯒꯤꯗꯨꯃ ꯔꯤꯆꯥꯔꯖ ꯇꯧꯕꯁꯦ ꯅꯣꯏꯅꯁꯨ ꯈꯤꯇꯪ ꯌꯦꯡꯕꯤꯌꯨ ꯍꯥꯏꯕꯗꯤ ꯑꯩꯈꯣꯏ ꯕꯦꯂꯦꯟꯁ ꯍꯥꯞꯂꯒ ꯌꯥꯎꯗ꯭ꯔꯗꯤ ꯑꯩꯈꯣꯏ ꯄꯩꯁꯥ ꯀꯛꯈꯤꯕꯗꯣ ꯑꯩꯈꯣꯏꯁꯨ ꯋꯥꯈꯜ ꯅꯨꯡꯉꯥꯏꯇꯦ ꯑꯗꯨꯅ ꯈꯤꯇꯪ ꯊꯨꯅ ꯑꯩꯈꯣꯏꯅ ꯔꯤꯆꯥꯔꯖ ꯇꯧꯔꯒ ꯆꯪꯕ ꯍꯥꯏꯕꯁꯤꯗꯤ ꯑꯩꯈꯣꯏ ꯄꯦꯜꯂꯤꯕꯅꯤ ꯑꯗꯨꯅ ꯃꯊꯪꯗꯗꯤ ꯑꯩꯈꯣꯏꯒꯤ ꯀꯁꯇꯃꯔ ꯀꯦꯌꯔꯅꯁꯨ ꯋꯥꯈꯜ ꯈꯔ ꯇꯥꯕꯤꯗꯨꯅ ꯊꯕꯛꯁꯤ ꯌꯦꯡꯕꯤꯒꯅꯤ ꯍꯥꯏꯅ ꯍꯥꯏꯖꯔꯤ